ꯏꯇꯥꯎ ꯏꯇꯥꯎ ꯀꯩꯅꯣꯝ ꯇꯥꯟꯅꯁꯤꯅꯦ ꯅꯪꯕꯨ

ꯀꯃꯥꯏꯅ ꯇꯧꯁꯤꯒꯦ ꯑꯗꯣ ꯄꯝ ꯀꯅꯥꯗꯩ ꯋꯥꯏꯗꯧꯔꯤꯅꯣ ꯋꯥꯏꯐꯝꯁꯤ ꯌꯥꯗꯣꯏꯔꯥ ꯑꯣ ꯄꯩꯁꯥ ꯅꯨꯡꯁꯥ ꯑꯋꯥꯏꯃꯟꯒꯤ ꯑꯗꯨꯗꯤ ꯐꯩ ꯀꯩꯅꯣꯅꯦ ꯂꯧꯈꯣꯡ ꯃꯣꯏꯒꯤ ꯅꯥꯀꯟꯗ ꯀꯦꯅꯦꯜ ꯑꯃ ꯆꯦꯜꯂꯤ ꯏꯁꯤꯡ ꯑꯗꯨꯝ ꯈꯔ ꯂꯩꯔꯤꯗꯅ ꯑꯗꯨꯅꯤ ꯑꯩꯈꯣꯏ ꯑꯗꯨꯗ ꯑꯣꯀꯦ ꯑꯗꯨ ꯑꯣꯏꯔꯒꯅ ꯁꯨꯃꯥꯏꯅ ꯇꯧꯔꯁꯦ ꯄꯥꯏꯌꯦꯞꯁꯤ ꯋꯥꯏꯔ ꯆꯤꯡꯉꯅꯤꯅ ꯑꯗꯣ ꯑꯩꯈꯣꯏꯒꯤ ꯄꯟꯒꯤ ꯊꯪꯅꯕ ꯃꯌꯥꯏꯒꯤ ꯀꯦꯅꯦꯟ ꯆꯥꯎꯅ ꯂꯩꯗꯥꯏꯅꯦ ꯈꯣꯡꯕꯥꯟ ꯑꯃ ꯑꯗꯣꯝꯗ ꯁꯦꯡꯇꯣꯛꯑꯒ ꯁꯦꯡꯇꯣꯛ ꯁꯦꯡꯖꯤꯟ ꯇꯧꯔꯒ ꯏꯁꯤꯡꯗꯨ ꯈꯔ ꯏꯕꯥꯅꯤꯒꯤꯗꯃꯛ ꯌꯧꯍꯧꯁꯤꯅꯦ ꯑꯗꯨ ꯑꯗꯨ ꯂꯣꯏꯔꯒ ꯑꯗꯨ ꯇꯧꯔꯤꯉꯩꯗ ꯉꯥꯛꯇꯪ ꯇꯧꯔꯒ ꯑꯩꯈꯣꯏꯒꯤ ꯎ ꯋꯥꯁꯨ ꯈꯔ ꯊꯥꯖꯜꯍꯧ ꯐꯠꯇ꯭ꯔꯣ ꯑꯗꯣ ꯈꯔ ꯌꯥꯝ ꯊꯥꯔꯁꯤ ꯑꯗꯨ ꯀꯩꯅꯣꯝꯇ ꯍꯪꯒꯦ ꯎ ꯆꯥꯔ ꯂꯧꯕꯝꯁꯤ ꯈꯪꯅꯕ ꯂꯩꯇꯕ꯭ꯔꯣ ꯑꯦ ꯑꯗꯨ ꯐꯔꯦ ꯀꯩꯅꯣꯅꯦ ꯑꯗꯨꯗꯤ ꯍꯌꯦꯡ ꯍꯌꯦꯡꯂ ꯍꯪꯆꯤꯠꯂ ꯀꯩꯅꯣꯝ ꯇꯧꯔꯒ ꯑꯩ ꯍꯌꯦꯡꯗꯨꯕꯨꯗꯤ ꯊꯕꯛ ꯈꯔ ꯂꯩꯔꯦ ꯍꯪꯆꯤꯠꯇꯣ ꯍꯪꯆꯤꯠ ꯍꯪꯆꯤꯠꯇꯣ ꯑꯗꯨꯗ ꯑꯝꯇ ꯅꯪ ꯍꯥꯟꯅ ꯄꯥꯎ ꯐꯥꯎꯅꯕ ꯌꯥꯔꯗꯤ ꯄꯥꯎ ꯐꯥꯎꯅꯁꯟꯈꯣꯗꯅ ꯎꯗꯣ ꯎ ꯈꯔ ꯑꯗꯨꯝ ꯈꯔ ꯐꯕꯗꯣ ꯍꯥꯟꯅ ꯅꯪꯅ ꯅꯪꯅ ꯑꯗꯨ ꯈꯪꯅꯩ ꯍꯥꯏꯔꯕꯅꯤꯅ ꯄꯩꯁꯥꯗꯣ ꯑꯦ ꯐꯪꯒꯗ꯭ꯔꯣ ꯌꯣꯡꯆꯥꯛꯄꯨ ꯂꯩꯒꯗ꯭ꯔꯣ ꯃꯣꯏꯗ ꯐꯩ ꯀꯩꯅꯣꯅꯦ ꯌꯣꯡꯆꯥꯛꯇꯣ ꯌꯣꯡꯆꯥꯛ ꯄꯥꯝꯕꯤ ꯍꯨꯝꯐꯨ ꯃꯉꯥꯏ ꯄꯨꯔꯛꯑꯒ ꯀꯩꯅꯣ ꯑꯗꯨꯗꯤ ꯅꯪꯒ ꯑꯩꯒ ꯄꯨꯂꯞ ꯌꯦꯅꯅꯕ ꯑꯗꯣ ꯍꯥꯟꯅ ꯅꯪ ꯅꯠꯇ꯭ꯔꯗꯤ ꯃꯤꯅ ꯑꯃꯨꯛ ꯍꯥꯟꯈꯤꯅꯤꯌꯦ ꯏꯕꯥꯅꯤꯒꯤ ꯄ꯭ꯂꯥꯟꯅꯤꯡꯗꯤ ꯍꯪꯆꯤꯠꯇꯩꯅꯤ ꯑꯣ ꯐꯔꯦ ꯐꯔꯦ ꯑꯗꯨꯗꯤ ꯏꯇꯥꯎꯅ ꯈꯔ ꯈꯪꯅꯕ ꯍꯥꯏꯗꯨꯅꯤ ꯑꯩꯁ ꯐꯔꯦ ꯐꯔꯦ ꯑꯗꯨꯗꯤ ꯑꯇꯩꯁꯨ ꯀꯥꯟꯅꯗꯧꯕꯗꯣ ꯅꯪꯅ ꯈꯔ ꯈꯪꯅ ꯑꯗꯨꯝ ꯍꯥꯏꯖꯤꯟꯈꯣꯅꯦ ꯑꯗꯨꯒ ꯄꯩꯁꯥ ꯅꯨꯡꯁꯥꯗꯨꯅ ꯀꯌꯥ ꯆꯪꯗꯣꯏꯅꯣꯗꯣ ꯍꯌꯦꯡ ꯑꯗꯨꯝ ꯊꯦꯡꯅꯔꯁꯦ ꯑꯦ ꯌꯥꯝ ꯐꯩ ꯀꯩꯅꯣꯅꯦ ꯑꯗꯨꯗꯤ ꯅꯍꯥꯟꯅ ꯈꯪꯂꯝꯂꯗꯤ ꯅꯪꯁꯨ ꯍꯥꯏꯔꯛ ꯌꯥꯏꯗꯤ ꯁꯨꯡꯍꯥꯏ ꯍꯥꯏꯔꯛꯇꯦ ꯎꯝ ꯑꯣ ꯐꯔꯦ ꯐꯔꯦ ꯑꯗꯨꯗꯤ ꯄꯥꯎꯗꯣ ꯎꯝ ꯍꯣꯏ ꯐꯔꯦ ꯐꯔꯦ ꯑꯗꯨꯗꯤ ꯊꯝꯃꯦꯀꯣ